ꯑꯩꯅ ꯍꯥꯗꯋꯥꯌꯥꯔ ꯗꯨꯀꯥꯟꯗꯒꯤ ꯁ꯭ꯀꯨꯗꯥꯏꯕꯔ ꯑꯃ ꯂꯩ ꯃꯗꯨ ꯑꯩꯅ ꯍꯥꯟꯅ ꯂꯩꯕꯗꯨꯗꯤ ꯄꯦꯛ ꯄꯦꯛ ꯇꯦꯀꯜꯂꯤ ꯁꯤꯖꯤꯟꯅꯕ ꯀꯌꯥ ꯀꯨꯏꯅ ꯈꯥꯡꯗꯦ ꯑꯗꯨꯕꯨ ꯍꯟꯗꯛ ꯑꯩꯅ ꯗꯨꯀꯥꯟꯗꯒꯤ ꯑꯅꯧꯕ ꯁ꯭ꯀꯨꯗꯥꯏꯕꯔ ꯑꯃ ꯂꯩꯕꯁꯤꯗꯤ ꯃꯅꯤꯡ ꯃꯃꯥꯡ ꯁꯤꯖꯤꯟꯅꯕ ꯌꯥꯝꯅ ꯌꯥꯏ ꯌꯥꯝꯅ ꯐꯩ